ꯑꯩꯒꯤ ꯂꯣꯟ ꯏꯃꯥ ꯃꯅꯤꯄꯨꯔꯤ ꯑꯩꯒꯤ ꯂꯣꯟꯁꯤꯅ ꯆꯦꯂꯦꯟꯁ ꯁꯤꯅ ꯃꯥꯏꯌꯣꯛꯅꯕ ꯀꯔꯝꯃꯥꯏꯅ ꯃꯥꯏꯌꯣꯛꯅꯕ ꯀꯔꯝꯕ ꯁꯤꯡꯅꯕꯁꯤꯡ ꯃꯥꯏꯌꯣꯛ ꯅꯅꯔꯤ ꯍꯥꯏꯅ ꯑꯗꯣꯝꯅ ꯈꯟꯕꯒꯦ ꯍꯥꯏꯕꯒꯤ ꯃꯇꯥꯡꯁꯤꯗ ꯑꯩꯈꯣꯏꯅ ꯑꯩꯒꯤ ꯏꯁꯥꯒꯤ ꯂꯣꯟꯁꯤꯗꯗꯤ ꯑꯩꯅ ꯑꯩꯒꯤ ꯑꯄꯥꯝꯕ ꯑꯩꯒꯤ ꯃꯣꯠ ꯑꯃꯗꯤ ꯃꯅꯤꯄꯨꯔꯤ ꯑꯩ ꯏꯁꯥꯒꯤ ꯂꯣꯟꯁꯤꯅꯗꯤ ꯑꯩꯒꯤ ꯑꯩꯒꯤ ꯑꯅꯤꯡꯕ ꯑꯄꯥꯝꯕ ꯐꯣꯡꯗꯣꯛꯄꯗ ꯏꯪꯂꯤꯁ ꯈꯪꯗꯕ ꯁꯤꯡ ꯑꯩꯒꯤ ꯏꯁꯥꯒꯤ ꯂꯣꯟꯗ ꯐꯣꯡꯗꯣꯛꯄꯗ ꯌꯥꯝꯅ ꯑꯩ ꯏꯁꯥꯗ ꯅꯨꯡꯉꯥꯏꯕ ꯑꯩꯒꯤ ꯑꯄꯦꯟꯕ ꯑꯩꯒꯤ ꯑꯅꯤꯡꯕꯗꯣ ꯈꯣꯜꯂꯥꯎ ꯑꯩꯒꯤ ꯚꯣꯏꯁ ꯊꯥꯡꯒꯠꯄꯗ ꯌꯥꯝꯅ ꯏꯁꯥꯒꯤ ꯂꯣꯟꯅꯤꯅ ꯑꯩ ꯈꯨꯗꯣꯡꯆꯥꯕꯁꯤꯡ ꯁꯨꯃꯥꯏꯅ ꯂꯧꯕ ꯌꯥꯏ